ꯑꯩꯒꯤ ꯑꯣꯏꯅꯗꯤ ꯕꯦꯡꯁꯦ ꯔꯨꯔꯦꯜ ꯕꯦꯡꯅ ꯑꯣꯏꯅ ꯄꯥꯃꯖꯩ ꯍꯥꯏꯗꯤ

ꯑꯩꯈꯣꯏ ꯁꯦꯜꯞ ꯍꯦꯜꯞ ꯒ꯭ꯔꯨꯞ ꯄꯨꯜꯂꯤꯁꯤꯁꯨ ꯔꯨꯔꯦꯜ ꯕꯦꯡꯗ ꯂꯣꯏꯃꯛ ꯑꯦꯀꯥꯎꯟ ꯍꯥꯡꯅꯔꯒ ꯄꯨꯟꯕ ꯉꯥꯛꯇꯅꯦꯕ ꯑꯗꯨꯅ ꯂꯣꯟꯁꯦ ꯔꯨꯔꯦꯜ ꯕꯦꯡꯅ ꯑꯣꯏꯅ ꯅꯨꯡꯉꯥꯏ ꯑꯗꯣ ꯑꯩꯈꯣꯏꯅ ꯕꯦꯡꯒ ꯁꯝꯅꯔꯤꯁꯤꯅ ꯍꯥꯏꯗꯤ ꯄꯩꯁꯥ ꯑꯩꯈꯣꯏ ꯂꯩꯀꯥꯏꯗ ꯄꯩꯁꯥ ꯄꯨꯒꯦꯅ ꯍꯦꯛꯇ ꯄꯨꯕ ꯐꯪꯗꯦꯕ ꯁꯅꯥ ꯂꯨꯄꯥ ꯑꯃ ꯄꯨꯔꯒ ꯈꯣꯠꯂꯒ ꯌꯥꯎꯗ꯭ꯔꯒꯗꯤ ꯑꯗꯨꯅ ꯕꯦꯡꯀꯤꯗꯗꯤ ꯑꯗꯨꯝ ꯑꯩꯈꯣꯏ ꯃꯁꯦꯟ ꯒ꯭ꯔꯨꯞ ꯃꯥꯟꯅꯔꯒ ꯆꯥꯡ ꯅꯥꯏꯅ ꯑꯗꯨꯝ ꯁꯤꯡꯉꯒꯗꯤ ꯑꯗꯨꯝ ꯃꯊꯪ ꯃꯅꯥꯎ ꯅꯥꯏꯅ ꯂꯧꯕꯁꯤ ꯐꯪꯉꯦ ꯐꯪꯕꯗꯤ ꯌꯥꯝ ꯅꯨꯡꯉꯥꯏ ꯍꯥꯏꯗꯤ ꯒꯥꯔꯤꯒꯤ ꯂꯣꯟꯃꯛꯇ ꯑꯣꯏꯔꯁꯨ ꯑꯗꯒꯤ ꯌꯨꯝ ꯁꯥꯕꯒꯤ ꯃꯛꯇ ꯑꯣꯏꯔꯁꯨ ꯁꯨꯝ ꯅꯨꯡꯉꯥꯏꯅ ꯂꯧꯕ ꯌꯥꯏꯌꯦꯕ ꯑꯩꯈꯣꯏ ꯕꯦꯡꯒ ꯁꯝꯅꯕ ꯍꯥꯏꯁꯦ ꯄꯩꯁꯥ ꯂꯧꯊꯣꯛ ꯂꯧꯁꯤꯟ ꯑꯩꯈꯣꯏ ꯇꯔꯥꯃꯨꯛ ꯄꯨꯟꯖꯤꯜꯂꯒ ꯁꯦꯝꯃꯦ ꯁꯦꯜꯞ ꯍꯦꯜꯞ ꯒ꯭ꯔꯨꯞ ꯑꯗꯨꯒ ꯔꯨꯔꯦꯜ ꯕꯦꯡꯗꯒꯤ ꯂꯣꯟ ꯑꯗꯨꯝ ꯂꯧꯋꯦ ꯂꯧꯕꯁꯨ ꯌꯥꯝꯅꯁꯨ ꯅꯨꯡꯉꯥꯏ ꯍꯥꯏꯗꯤ ꯄꯩꯁꯥ ꯕꯦꯡꯀꯤ ꯕꯦꯡꯁꯤ ꯁꯝꯅꯕ ꯁꯝꯅꯈ꯭ꯔꯒꯗꯤ ꯑꯗꯨꯝ ꯑꯋꯥꯕꯁꯤ ꯑꯗꯨꯝ ꯀꯣꯛꯏ ꯍꯥꯏꯇꯔꯦ ꯂꯩꯀꯥꯏꯒꯤ ꯏꯆꯜ ꯏꯆꯦꯗꯒꯤ ꯁꯨꯝ ꯄꯨꯒꯦ ꯍꯥꯏꯇꯔꯗꯤ ꯐꯪꯗꯦꯕ ꯁꯅꯥ ꯂꯨꯄꯥ ꯑꯃ ꯄꯨꯔꯒ ꯈꯣꯠꯂꯒ ꯂꯧꯕꯗꯒꯤ ꯍꯦꯟꯅ ꯑꯗꯒꯤ ꯕꯦꯡꯀꯤꯗꯤ ꯁꯦꯟꯗꯣꯏꯁꯨ ꯄꯤꯛꯑꯦ ꯑꯗꯨꯝ ꯄꯤꯛꯄꯁꯨ ꯑꯗꯨꯝ ꯃꯈꯥ ꯇꯥꯅ ꯍꯌꯦꯡꯋꯥꯏꯐꯥꯎ ꯁꯝꯅꯖꯒꯤꯅꯤ ꯍꯥꯏꯇꯔꯦ ꯔꯨꯔꯦꯜ ꯕꯦꯡꯁꯦ ꯒꯥꯔꯤ ꯑꯃꯇ ꯇꯣꯡꯅꯤꯡꯉꯦ ꯑꯗꯨꯝ ꯕꯦꯡꯒ ꯈꯨꯠꯁꯝꯅꯔꯒ ꯑꯗꯨꯝ ꯂꯣꯟ ꯇꯪꯈꯥꯏ ꯃꯨꯛꯇ ꯊꯤꯔꯁꯨ ꯑꯗꯨꯝ ꯂꯧꯅꯕ ꯑꯗꯨꯝ ꯌꯥꯔꯦꯕ ꯒꯥꯥꯔꯤ ꯒꯥꯔꯤ ꯇꯣꯡꯕ ꯐꯪꯖꯗꯕ ꯍꯥꯏꯗꯤ ꯄꯨꯔꯥ ꯄꯩꯁꯥ ꯄꯨꯊꯣꯛꯑꯒ ꯂꯩꯕ ꯐꯪꯗꯕꯗꯣ ꯑꯗꯨꯃꯥꯏꯅ ꯂꯣꯟ ꯊꯤꯔꯒ ꯂꯧꯕ ꯌꯥꯔꯦ ꯍꯧꯖꯤꯛꯇꯤ ꯌꯥꯝ ꯅꯨꯡꯉꯥꯏ ꯍꯥꯏꯇꯔꯦ ꯕꯦꯡꯒ ꯁꯝꯅꯕꯁꯦ ꯑꯗꯨꯒ ꯃꯥꯒꯤꯗꯤ ꯂꯣꯟ ꯁꯤꯡꯕ ꯑꯃꯗꯤ ꯑꯗꯨꯝ ꯆꯥꯡ ꯅꯥꯏꯅ ꯁꯤꯡꯗ꯭ꯔꯒꯗꯤ ꯍꯥꯏꯗꯤ ꯕꯦꯡꯀꯤꯗꯤ ꯌꯥꯝꯅ ꯏꯟꯇ꯭ꯔꯦꯁꯁꯦ ꯁꯨꯛꯂꯦꯞ ꯂꯦꯞꯇꯦꯕ ꯍꯣꯠꯄꯗ ꯍꯥꯏꯇꯔꯗꯤ ꯍꯥꯏꯔꯒꯗꯤ ꯍꯥꯏꯕꯗꯤ ꯁꯦꯟꯗꯣꯏꯁꯦ ꯑꯗꯨꯝ ꯑꯩꯈꯣꯏ ꯌꯨꯝꯂꯛꯀꯤꯅ ꯑꯃꯨꯛ ꯂꯦꯞꯇꯕꯤ